ꯆꯍꯤ ꯈꯔ ꯃꯃꯥꯡꯒꯤ ꯑꯔꯤꯕ ꯃꯣꯕꯥꯏꯜꯁꯤꯡ ꯑꯃꯁꯨꯡ ꯍꯧꯖꯤꯛ ꯂꯩꯔꯤꯕ ꯏꯁꯃꯥꯔꯠ ꯐꯣꯟꯁꯤꯡ ꯑꯁꯤ ꯌꯥꯝꯅ ꯈꯦꯠꯅꯔꯦ ꯆꯍꯤ ꯈꯔꯒꯤ ꯃꯃꯥꯡꯗ ꯁꯤꯖꯤꯟꯅꯔꯝꯕ ꯃꯣꯕꯥꯏꯜ ꯐꯣꯟꯁꯤꯡ ꯑꯗꯨꯗꯤ ꯀꯤ ꯄꯦꯗꯅ ꯑꯌꯥꯝꯕ ꯑꯣꯏ ꯀꯤ ꯄꯦꯗ ꯐꯣꯟ ꯑꯁꯤꯗꯤ ꯐꯣꯟ ꯋꯥꯔꯤ ꯁꯥꯟꯅꯕ ꯃꯦꯁꯦꯖ ꯊꯥꯅꯕ ꯒꯦꯝ ꯁꯥꯟꯅꯒꯦ ꯍꯥꯏꯔꯒꯁꯨ ꯒꯦꯝ ꯃꯈꯟ ꯑꯃ ꯅꯠꯇ꯭ꯔꯒ ꯑꯅꯤꯗꯒꯤ ꯍꯦꯟꯅꯁꯨ ꯁꯥꯟꯅꯕ ꯌꯥꯗꯦ ꯀꯦꯃꯦꯔꯥ ꯌꯥꯎꯔꯒꯁꯨ ꯀꯦꯃꯦꯔꯥ ꯑꯗꯣ ꯃꯌꯦꯛ ꯌꯥꯝꯅ ꯁꯦꯡꯗꯦ ꯑꯩꯈꯣꯏꯅ ꯒꯨꯒꯜꯗ ꯀꯔꯤꯒꯨꯝꯕ ꯑꯃ ꯊꯤꯅꯤꯡꯂꯒꯁꯨ ꯊꯤꯕꯒꯤ ꯈꯨꯗꯣꯡ ꯆꯥꯕ ꯂꯩꯇꯦ ꯕꯤꯗꯤꯑꯣ ꯀꯣꯜ ꯇꯧꯒꯦ ꯈꯜꯂꯒꯁꯨ ꯂꯝ ꯕꯤꯗꯤꯑꯣ ꯀꯣꯜ ꯇꯧꯕꯗꯨ ꯌꯥꯗꯦ ꯂꯝ ꯑꯃꯗ ꯑꯇꯣꯞꯄ ꯐꯣꯇꯣ ꯅꯠꯇꯔꯒ ꯕꯤꯗꯤꯑꯣ ꯑꯃ ꯊꯥꯒꯦ ꯍꯥꯏꯔꯒꯁꯨ ꯐꯣꯇꯣ ꯅꯠꯇ꯭ꯔꯒ ꯕꯤꯗꯤꯑꯣ ꯑꯗꯨꯒꯤ ꯊꯥꯅꯕ ꯈꯨꯗꯣꯡ ꯆꯥꯕꯗꯣ ꯂꯩꯇꯦ ꯍꯧꯖꯤꯛ ꯃꯇꯝꯗ ꯂꯩꯔꯤꯕ ꯏꯁꯃꯥꯔꯠ ꯐꯣꯟꯁꯤꯡ ꯑꯁꯤꯗꯤ ꯌꯥꯝꯅ ꯐꯔꯦ ꯏꯁꯃꯥꯔꯠ ꯐꯣꯟꯁꯤꯡ ꯑꯁꯤꯗꯤ ꯌꯥꯡꯁꯨ ꯌꯥꯝꯅ ꯌꯥꯡꯉꯤ ꯀꯤ ꯄꯦꯗ ꯐꯣꯟꯒ ꯌꯦꯡꯅꯔꯨꯕꯗꯤ ꯏꯁꯃꯥꯔꯠ ꯐꯣꯟꯁꯤꯡ ꯑꯁꯤꯅ ꯌꯥꯡꯕꯁꯨ ꯌꯥꯝꯅ ꯍꯦꯜꯂꯤ ꯀꯦꯃꯦꯔꯥꯗ ꯑꯣꯏꯔꯒꯁꯨ ꯃꯌꯦꯛ ꯁꯦꯡꯕ ꯌꯥꯝꯅ ꯍꯦꯜꯂꯤ ꯒꯦꯝ ꯁꯥꯟꯅ ꯑꯩꯈꯣꯏꯅ ꯑꯄꯥꯝꯕ ꯃꯈꯜꯒꯤ ꯒꯦꯝꯁꯨ ꯁꯥꯟꯅꯕ ꯌꯥꯔꯦ